ꯑꯉꯥꯡ ꯑꯃꯅ ꯅꯣꯡꯃ ꯃꯈꯣꯏꯒꯤ ꯀꯣꯂꯦꯖꯀꯤ ꯃꯦꯒꯥꯖꯤꯟꯗ ꯍꯥꯞꯅꯅꯕ ꯁꯩꯔꯦꯡ ꯑꯃꯠꯇ ꯏꯕꯤꯌꯨ ꯍꯥꯏꯗꯅ ꯍꯥꯏꯔꯛꯄꯗ ꯑꯩꯅꯁꯨ ꯌꯥꯝꯅ ꯍꯔꯥꯎ ꯍꯔꯥꯎꯅ ꯅꯨꯡꯁꯤꯗꯅ ꯁꯩꯔꯦꯡ ꯑꯃ ꯏꯔꯒ ꯄꯤꯈꯤꯕꯅꯤ ꯍꯥꯏꯔꯤꯕ ꯁꯩꯔꯦꯡ ꯑꯗꯨꯒꯤ ꯃꯃꯤꯡ ꯊꯥꯕꯜ ꯀꯧꯏ ꯃꯗꯨꯗ ꯁꯩꯔꯦꯡ ꯑꯗꯨ ꯃꯈꯣꯏꯒꯤ ꯀꯣꯂꯦꯖꯀꯤ ꯑꯣꯖꯥꯁꯤꯡ ꯑꯃꯗꯤ ꯃꯃꯥꯟꯅꯕꯤꯁꯤꯡꯅ ꯌꯥꯝꯅ ꯐꯖꯩꯑꯦꯅ ꯊꯥꯒꯠꯄꯤꯔꯛꯑꯦ ꯍꯥꯏ ꯃꯗꯨ ꯃꯥꯅ ꯑꯩꯉꯣꯟꯗ ꯇꯝꯂꯛꯑꯩ ꯃꯈꯣꯏꯒꯤ ꯄ꯭ꯔꯤꯟꯁꯤꯄꯥꯜꯅꯁꯨ ꯌꯥꯝ ꯐꯖꯩ ꯁꯩꯔꯦꯡ ꯑꯗꯨ ꯍꯥꯏ ꯍꯥꯏꯗꯅ ꯌꯥꯝ ꯍꯔꯥꯎꯅ ꯍꯥꯏꯔꯛꯑꯦ ꯍꯥꯏ ꯑꯉꯥꯡ ꯑꯗꯨꯅ ꯃꯗꯨ ꯑꯩꯉꯣꯟꯗ ꯇꯝꯂꯛꯄꯗ ꯑꯩ ꯌꯥꯝ ꯅꯨꯡꯉꯥꯏꯕ ꯑꯃ ꯐꯥꯎꯈꯤ ꯌꯥꯝꯅ ꯍꯔꯥꯎꯈꯤ ꯃꯈꯥ ꯇꯥꯅꯁꯨ ꯁꯩꯔꯦꯡ ꯏꯅꯤꯡꯕ ꯋꯥꯔꯤ ꯃꯆꯥ ꯏꯅꯤꯡꯕ ꯀꯌꯥ ꯍꯦꯟꯅ ꯄꯣꯛꯍꯟꯈꯤ